ꯑ ꯍꯜꯂꯣ ꯍꯥꯏꯕꯨꯌꯨ ꯑꯥꯎ ꯃꯥꯅꯦ ꯃꯥꯅꯦ

ꯑꯣ ꯑꯗꯨꯗꯤ ꯍꯧꯖꯤꯛ ꯍꯩꯖꯤꯛ ꯂꯩꯔꯤꯕꯁꯦ ꯍꯧꯖꯤꯛ ꯒꯥꯔꯗꯦꯟꯁꯦ ꯀꯔꯝꯕ ꯖꯒꯥꯗ ꯀꯔꯝꯕ ꯐꯖꯕ ꯖꯒꯥꯗ ꯀꯥꯞꯅꯤꯡꯒꯦ ꯍꯧꯖꯤꯛ ꯇꯧꯔꯤꯁꯦ ꯀꯣꯝꯕꯤꯔꯩ ꯒꯥꯔꯗꯦꯟ ꯑꯗꯨꯗꯒꯤ ꯑꯗꯨꯝ ꯐꯖ ꯐꯖꯕ ꯈꯔ ꯒꯥꯔꯗꯦꯟ ꯈꯔ ꯂꯩꯔꯤ ꯑꯗꯣ ꯀꯔꯝꯕ ꯖꯒꯥꯗ ꯆꯠꯅꯤꯡꯉꯤꯅꯣ ꯀꯃꯥꯏꯅ ꯇꯧꯕꯅꯣ ꯑꯥ ꯑꯗꯣ ꯐꯣꯇꯣ ꯀꯌꯥꯃꯨꯛ ꯀꯥꯞꯄꯤꯒꯗꯕꯅꯣ ꯑꯣ ꯑꯗꯣ ꯅꯣꯡꯃꯒꯤ ꯄꯨꯔꯥ ꯐꯣꯇꯣ ꯁꯣꯠ ꯇꯧꯕꯁꯦ ꯅꯣꯡꯃꯒꯤ ꯄꯨꯔꯥ ꯂꯧꯕꯤꯗꯣꯏꯔ ꯀꯃꯥꯏꯅ ꯅꯣꯡꯃꯒꯤ ꯑꯣꯏꯅꯗꯤ ꯑꯩꯒꯤ ꯑꯣꯏꯅꯗꯤ ꯂꯨꯄꯥ ꯂꯤꯁꯤꯡ ꯑꯅꯤ ꯑꯅꯤ ꯁꯥꯕꯅꯦ ꯑꯗꯣ ꯀꯃꯥꯏꯅ ꯇꯧꯒꯗꯣꯏꯅꯣ ꯅꯣꯡꯃꯒꯤ ꯂꯧꯕꯤꯒꯗꯑꯣꯏꯔꯥ ꯑ ꯑꯗꯣ ꯃꯇꯝꯗꯣ ꯀꯔꯤ ꯅꯨꯃꯤꯠꯇ ꯁꯪꯕꯕꯨꯗꯤ ꯑꯩꯗꯤ ꯁꯟꯗꯦꯗꯗꯤ ꯁꯪꯒꯅꯤ ꯑꯗꯣ ꯀꯔꯤ ꯅꯨꯃꯤꯠꯇ ꯑꯣ ꯑꯗꯨꯗꯤ ꯁꯟꯗꯦꯗ ꯑꯣꯏꯅ ꯔꯤꯖꯥꯕ ꯇꯧꯖꯔꯒꯦꯀꯣ ꯍꯣꯏ ꯍꯣꯏ ꯑꯦ ꯑꯥꯎ ꯌꯥꯝ ꯐꯔꯦ ꯐꯔꯦ